ꯍꯜꯂꯣ ꯍꯜꯂꯣ ꯇꯥꯏ ꯍꯥꯏꯔꯛꯑꯣ ꯒꯨꯠ ꯃꯣꯔꯅꯤꯡ ꯒꯨꯠ ꯃꯣꯔꯅꯤꯡ ꯀꯔꯤ ꯂꯩꯔꯒꯦ ꯑꯣ ꯑꯠꯆꯥ ꯊꯕꯛ ꯀꯔꯤ ꯊꯕꯛ ꯂꯩꯒꯦ ꯅꯪꯕꯣ ꯍꯧꯖꯤꯛ ꯀꯥꯟꯁꯤꯕꯣ ꯑꯣ ꯁꯥꯇ꯭ꯔꯗꯤ ꯁꯨꯇꯤ ꯁꯥꯇ꯭ꯔ ꯁꯨꯇꯤ ꯂꯧꯊꯣꯛꯇ꯭ꯔꯁꯨ ꯌꯥꯔꯦꯅꯦ ꯑꯗꯨꯝ ꯅꯨꯡꯉꯥꯏꯅ ꯆꯠꯂꯒ ꯑꯗꯨꯝ ꯍꯜꯂꯛꯑꯁꯨ ꯌꯥꯔꯦꯅꯥ ꯑꯥ ꯑꯥ ꯁꯤꯗ ꯅꯣꯡꯃꯥꯏꯖꯤꯡꯁꯤ ꯊꯕꯛ ꯂꯩꯕ꯭ꯔꯣ ꯑꯗꯨ ꯅꯪ ꯁꯨꯇꯤꯁꯤꯕꯨ ꯅꯨꯃꯤꯠ ꯀꯌꯥ ꯂꯧꯒꯦ ꯍꯥꯏꯕꯅꯣ ꯑꯩ ꯌꯦꯡꯂꯒ ꯅꯪꯅ ꯊꯕꯛ ꯆꯦꯟꯁꯤꯟ ꯇꯧꯕꯤꯒꯦ ꯅꯣꯡꯃ ꯈꯛꯇ ꯅꯣꯡꯃ ꯈꯛꯇ ꯁꯨꯇꯤ ꯂꯧꯒꯦ ꯍꯥꯏꯕ꯭ꯔꯥ ꯅꯨꯃꯤꯠ ꯅꯤꯅꯤ ꯂꯧꯒꯦ ꯍꯥꯏꯕ꯭ꯔꯣ ꯅꯨꯃꯤꯠ ꯑꯃ ꯈꯛꯇ ꯀꯣ ꯍꯣꯏ ꯍꯣꯏ ꯑꯗꯨꯗꯤ ꯅꯪ ꯑꯩ ꯍꯌꯦꯡ ꯅꯪꯒꯤꯗꯨ ꯁꯨꯇꯤꯗꯨ ꯂꯤꯞꯇꯨ ꯑꯩ ꯁꯦꯡꯁꯟ ꯇꯧꯕꯤꯔꯛꯀꯦ ꯑꯗꯨꯅ ꯅꯪꯅ ꯆꯠꯂꯒ ꯑꯗꯨꯗꯤ ꯂꯥꯛꯄ ꯅꯨꯃꯤꯠ ꯄꯥꯎ ꯀꯣ ꯑꯩ ꯑꯩ ꯐꯣꯔꯋꯥꯔꯠ ꯇꯧꯕꯤꯒꯦꯀꯣ ꯎꯝ ꯎꯝ ꯑꯗꯨꯕꯨ ꯅꯪꯒꯤ ꯊꯕꯛꯇꯨ ꯂꯣꯏꯁꯤꯜꯂꯒ ꯅꯣꯏ ꯁ꯭ꯀꯨꯜꯗ ꯔꯤꯒꯨꯂꯔ ꯑꯣꯏꯅ ꯀꯥꯔꯣꯀꯣ ꯍꯣꯏ ꯍꯣꯏ ꯁ꯭ꯀꯨꯜꯁꯦ ꯑꯃꯨꯛꯀ ꯆꯠꯅꯦ ꯍꯥꯏꯅ ꯀꯥꯗ꯭ꯔꯗꯤ ꯆꯠꯈ꯭ꯔꯅꯤꯅ ꯅꯪ ꯑꯗꯨ ꯂꯥꯏꯔꯤꯛ ꯂꯥꯏꯔꯤꯛ ꯇꯝꯕꯗꯗꯤ ꯃꯤꯕꯨ ꯉꯥꯏꯗꯕꯅꯦ ꯂꯥꯏꯔꯤꯛꯅ ꯀꯣ ꯑꯣ ꯑꯗꯨꯅ ꯅꯈꯣꯏ ꯁꯨꯇꯤ ꯂꯩꯔꯗꯤ ꯁꯨꯇꯤꯗꯨ ꯑꯩ ꯁꯦꯡꯁꯟ ꯅꯣꯡꯃꯒꯤꯗꯤ ꯇꯧꯕꯤꯒꯦ ꯑꯗꯨ ꯇꯨꯡꯗꯗꯤ ꯌꯥꯝ ꯗꯔꯀꯥꯔ ꯑꯣꯏꯗ꯭ꯔꯗꯤ ꯁꯨꯇꯤꯗꯤ ꯂꯧꯊꯣꯛꯀꯅꯨ ꯑꯗꯨꯝ ꯆꯥꯅꯅ ꯁ꯭ꯀꯨꯜ ꯀꯥꯔꯣꯀꯣ ꯎꯝ ꯑꯣꯀꯦ ꯑꯣꯀꯦ ꯑꯗꯨꯗꯤ ꯑꯣꯀꯦ ꯑꯣꯀꯦ ꯅꯪ ꯊꯕꯛ ꯂꯩꯔꯗꯤ ꯍꯣꯏ ꯏꯃꯥꯔꯖꯦꯟꯁꯤ ꯂꯩꯔꯗꯤ ꯑꯩ ꯁꯨꯇꯤꯗꯤ ꯁꯦꯡꯁꯟ ꯇꯧꯕꯤꯒꯦ ꯀꯩꯁꯨ ꯈꯜꯂꯨꯅꯣ ꯑꯗꯨ ꯅꯪꯅ ꯑꯦꯄ꯭ꯂꯤꯀꯦꯁꯟ ꯁꯤꯠꯇꯤ ꯄꯨꯔꯛꯑꯣ ꯑꯩꯅ ꯐꯣꯔꯋꯥꯔꯠ ꯇꯧꯔꯒ ꯀꯩꯅꯣ ꯅꯪꯒꯤ ꯁꯨꯇꯤꯗꯤ ꯁꯦꯡꯁꯟ ꯇꯧꯕꯤꯔꯒ ꯅꯣꯡꯃꯒꯤꯗꯤꯀꯣ